ꯑꯩꯅ ꯅꯝꯈꯤꯕ ꯑꯩꯒꯤ ꯄꯥꯝꯖꯕ ꯐꯣꯇꯣꯒ꯭ꯔꯥꯞ ꯁꯤꯡꯒꯤ ꯃꯅꯨꯡꯗ ꯒꯦꯟꯖꯥꯡ ꯔꯤꯁꯣꯠꯇ ꯅꯝꯈꯤꯕ ꯐꯣꯇꯣꯁꯤꯁꯨ ꯑꯃꯅꯤ ꯒꯦꯟꯖꯥꯡ ꯔꯤꯁꯣꯠ ꯑꯁꯤ ꯆꯨꯆꯥꯟꯄꯨꯔꯗ ꯂꯩꯕ ꯔꯤꯁꯣꯠ ꯑꯃꯅꯤ ꯃꯁꯤ ꯏꯁꯤꯡ ꯁꯤꯡꯅ ꯀꯣꯏꯁꯜꯂꯒ ꯂꯩꯕ ꯌꯥꯝꯅ ꯐꯖꯕ ꯔꯤꯁꯣꯠ ꯑꯃꯅꯤ ꯔꯤꯁꯣꯠ ꯑꯃꯅꯤ ꯃꯁꯤ ꯑꯩꯈꯣꯏ ꯏꯃꯥꯟꯅꯕꯤ ꯃꯌꯥꯝ ꯑꯃ ꯇꯧꯔꯒ ꯀꯣꯏꯕ ꯆꯠꯁꯤ ꯍꯥꯏꯅ ꯆꯠꯈꯤꯕ ꯃꯐꯝ ꯑꯃꯅꯤ ꯃꯁꯤꯗ ꯆꯠꯄꯗ ꯀꯥꯎꯔꯔꯣꯏꯗꯕ ꯋꯥꯔꯤ ꯑꯃ ꯋꯥꯔꯤ ꯀꯌꯥ ꯑꯃ ꯂꯩꯍꯧꯔꯦ ꯑꯗꯨꯝ ꯇꯨꯡ ꯀꯣꯏꯅ ꯑꯗꯨꯝ ꯅꯤꯡꯁꯤꯡꯗꯅ ꯂꯩꯍꯧꯔꯕ ꯋꯥꯔꯤ ꯀꯌꯥ ꯑꯃꯁꯨ ꯂꯩꯔꯦ ꯂꯝꯕꯤ ꯆꯠꯄꯗ ꯂꯝꯕꯤ ꯁꯥꯡꯃꯟꯕꯒꯤ ꯋꯥꯕ ꯌꯧꯕ ꯅꯥꯏꯗꯦꯅ ꯈꯟꯕ ꯑꯗꯨꯝ ꯋꯥꯈꯟꯗ ꯑꯗꯨꯝ ꯈꯟꯖꯤꯜꯂꯒ ꯌꯧꯗꯦ ꯌꯧꯗꯦ ꯈꯟꯖꯤꯜꯂꯨꯔꯒ ꯌꯥꯝꯅ ꯋꯥꯕ ꯑꯗꯨꯒ ꯒꯦꯟꯖꯥꯡ ꯔꯤꯁꯣꯠꯀꯤ ꯍꯦꯛ ꯒꯦꯠ ꯃꯆꯤꯟꯗꯨ ꯍꯦꯛ ꯌꯧꯔꯛꯄꯗ ꯏꯁꯤꯡ ꯃꯌꯥꯝꯗꯨ ꯎꯔꯨꯕꯗ ꯑꯩꯈꯣꯏꯅ ꯑꯋꯥꯕꯁꯤꯡꯗꯨ ꯂꯣꯏꯅ ꯐꯈꯤꯕ ꯉꯁꯥꯏꯈꯩ ꯌꯥꯝꯅ ꯋꯥꯔꯝꯃꯤ ꯍꯥꯏꯕꯗꯨ ꯐꯥꯎꯕ ꯅꯤꯡꯁꯤꯡꯗꯕ ꯏꯁꯥꯗ ꯌꯥꯝꯅ ꯇꯦꯈꯠꯄ ꯌꯥꯝꯅ ꯍꯔꯥꯎꯕ ꯑꯃ ꯐꯥꯎꯕ ꯑꯁꯤꯅ ꯆꯤꯡꯕ ꯋꯥꯔꯤ